ꯑꯩꯈꯣꯏ ꯏꯃꯥꯟꯅꯕ ꯏꯃꯥꯟꯅꯕꯤꯁꯤꯡ ꯑꯩꯈꯣꯏ ꯃꯤ ꯇꯔꯨꯛ ꯆꯠꯂꯦ ꯁꯃ꯭ꯋꯦꯜ ꯗꯨꯈꯨꯁ ꯁꯕꯤꯈꯣ ꯃꯦꯔꯤ ꯖꯦꯅꯤꯕꯤꯐ ꯑꯩꯈꯣꯏ ꯃꯤ ꯇꯔꯨꯛ ꯆꯠꯂꯦꯕ ꯑꯗꯨ ꯆꯠꯄꯗ ꯑꯩꯈꯣꯏ ꯌꯥꯝ ꯑꯁꯣꯛꯄꯁꯨ ꯌꯥꯝ ꯌꯥꯎꯋꯦ ꯀꯔꯤꯒꯤꯔ ꯍꯥꯏꯔꯒ ꯑꯦꯛꯁꯄꯔꯤꯌꯦꯟꯁ ꯑꯩꯈꯣꯏ ꯑꯦꯛꯁꯄꯔꯤꯌꯦꯟꯁ ꯃꯤ ꯌꯥꯝ ꯌꯥꯎꯗꯕꯒꯤ ꯃꯤ ꯑꯅꯤ ꯉꯥꯛꯇ ꯑꯦꯛꯁꯄꯔꯤꯌꯦꯟꯁ ꯍꯥꯏꯀꯤꯡꯁꯦ ꯆꯠꯄꯗ ꯃꯤ ꯃꯣꯏ ꯑꯅꯤꯅ ꯄꯨꯈꯤꯕ ꯑꯗꯨ ꯄꯨꯕꯗ ꯑꯗꯨꯒꯤ ꯑꯩꯈꯣꯏ ꯍꯧꯖꯤꯛ ꯁꯦꯅꯥꯄꯇꯤꯒꯤ ꯃꯊꯛꯇ ꯆꯠꯂꯦꯕ ꯑꯗꯨ ꯆꯠꯄꯗ ꯈꯣꯡ ꯁꯣꯛꯄ ꯃꯤ ꯑꯅꯤ ꯌꯥꯎꯔꯦ ꯈꯨꯠ ꯀꯛꯄ ꯃꯤ ꯑꯅꯤ ꯌꯥꯎꯔꯦ ꯑꯗꯨ ꯃꯣꯏ ꯑꯩꯈꯣꯏꯒ ꯆꯠꯂꯒ ꯇꯦꯟꯗꯒꯤ ꯆꯥꯛ ꯑꯦꯟꯁꯥꯡ ꯀꯔꯤ ꯀꯔꯥ ꯋꯥꯏꯜꯒꯤ ꯕꯦꯖꯤꯇꯦꯕꯜꯁ ꯋꯥꯏꯜ ꯕꯦꯖꯤꯇꯦꯕꯜꯁ ꯄꯪꯊꯤ ꯊꯤꯔꯒ ꯑꯗꯨꯗꯒꯤ ꯆꯥꯔꯦ ꯑꯗꯨꯒ ꯑꯩꯈꯣꯏ ꯌꯨꯝꯗꯒꯤ ꯗꯥꯜꯒꯨꯝꯕ ꯑꯥꯜꯂꯨꯒꯨꯝꯕ ꯄꯨꯔꯒ ꯆꯥꯔꯒ ꯑꯗꯨꯝ ꯑꯦꯟꯖꯣꯏ ꯇꯧꯔꯒ ꯍꯜꯂꯛꯄꯅꯦ